ꯑꯩꯈꯣꯏꯒꯤ ꯔꯦꯗꯤꯌꯣ ꯁꯇꯦꯁꯟ ꯑꯦꯐ ꯑꯦꯝꯗ ꯌꯥꯝꯅ ꯄꯥꯝꯅ ꯇꯖꯕ ꯊꯧꯔꯝ ꯑꯃ ꯍꯥꯏꯔꯒꯗꯤ ꯑꯩꯈꯣꯏ ꯁꯉꯥꯏ ꯆꯦꯅꯦꯜꯅ ꯁꯟꯗꯣꯛꯄ ꯅꯨꯃꯤꯗꯥꯡꯗ ꯄꯨꯡ ꯇꯔꯦꯠꯇꯒꯤꯅ ꯇꯔꯦꯠ ꯃꯈꯥꯏꯐꯥꯎ ꯑꯗꯨꯃꯥꯏꯅ ꯂꯥꯛꯄ ꯄ꯭ꯔꯣꯒ꯭ꯔꯥꯝ ꯑꯃ ꯂꯩ ꯑꯩꯈꯣꯏ ꯏꯁꯩ ꯈꯟꯕꯒꯤ ꯄ꯭ꯔꯣꯒ꯭ꯔꯥꯝꯅꯦ ꯐꯣꯟꯒꯤ ꯈꯨꯊꯥꯡꯗ ꯇꯧꯔꯒ ꯑꯩꯈꯣꯏꯅ ꯑꯄꯥꯝꯕ ꯏꯁꯩꯁꯦ ꯈꯜꯂꯒ ꯃꯣꯏꯅ ꯃꯣꯏꯗ ꯂꯩꯕ ꯏꯁꯩ ꯑꯣꯏꯔꯒꯗꯤ ꯑꯗꯨꯃꯥꯏꯅ ꯊꯕꯤꯔꯛꯄ ꯑꯗꯨꯃꯥꯏꯅ ꯇꯧꯕ ꯄ꯭ꯔꯣꯒ꯭ꯔꯥꯝꯅꯦ ꯑꯗꯨꯒꯤ ꯍꯧꯖꯤꯛꯀꯤ ꯁꯉꯥꯏ ꯆꯦꯅꯦꯜꯅ ꯁꯟꯗꯣꯛꯆꯔꯤꯕ ꯄ꯭ꯔꯣꯒ꯭ꯔꯥꯝꯁꯦ ꯇꯥꯕ ꯌꯥꯝꯅ ꯅꯨꯡꯉꯥꯏꯖꯩ ꯌꯥꯝ ꯄꯥꯝꯖꯩ ꯄꯨꯡꯐꯝꯗꯨꯁꯨ ꯌꯥꯝꯅ ꯆꯟꯅꯕ ꯃꯇꯝ ꯑꯣꯏꯕ ꯍꯥꯏꯕꯗꯤ ꯑꯩꯈꯣꯏꯅ ꯆꯥꯛꯀ ꯊꯣꯡꯕ ꯂꯣꯏꯁꯤꯜꯂꯛꯑꯒ ꯆꯥꯛ ꯆꯥꯗ꯭ꯔꯤꯀꯥꯟꯗ ꯉꯥꯏꯍꯥꯛꯇꯪ ꯄꯣꯊꯥꯕ ꯃꯇꯝꯗꯒ ꯑꯣꯏꯔꯒꯀꯣ ꯌꯥꯝꯅ ꯅꯨꯡꯉꯥꯏꯕꯗꯣ ꯑꯣꯏꯑꯦꯕ ꯍꯥꯏꯕꯗꯤ ꯉꯥꯏꯍꯥꯛꯇꯪ ꯐꯦꯟ ꯃꯈꯥꯗꯒ ꯀꯥꯂꯦꯟ ꯊꯥꯗ ꯑꯣꯏꯔꯒꯗꯤꯀꯣ ꯐꯦꯟ ꯃꯈꯥꯗꯒ ꯍꯛꯆꯤꯠ ꯂꯥꯡꯏ ꯀꯥꯟꯗꯒ ꯇꯥꯕ ꯑꯗꯨꯃꯥꯏꯅ ꯌꯥꯝ ꯅꯨꯡꯉꯥꯏꯕ ꯄ꯭ꯔꯣꯒ꯭ꯔꯥꯝ ꯑꯃ ꯑꯣꯏꯑꯦ ꯑꯗꯨꯝ ꯍꯥꯏꯕꯗꯤ ꯑꯩ ꯏꯁꯥꯅ ꯏꯁꯩ ꯈꯜꯂꯨꯗꯕ ꯑꯣꯏꯔꯒꯁꯨ ꯃꯤ ꯑꯇꯣꯞꯄꯅꯒꯨꯝꯕ ꯈꯜꯂꯛꯄꯗꯣ ꯌꯥꯝꯅ ꯑꯗꯩꯗꯨꯗ ꯅꯨꯡꯉꯥꯏꯕ ꯑꯗꯨꯗ ꯑꯗꯨꯃꯥꯏꯅ ꯇꯥꯕꯗꯣ ꯑꯗꯨꯒ ꯍꯥꯏꯗꯤ ꯃꯣꯏꯅ ꯈꯜꯂꯛꯄ ꯀꯥꯟꯗꯁꯨ ꯍꯥꯏꯕꯗꯤ ꯑꯗꯨꯝ ꯏꯁꯩꯗꯣ ꯈꯜꯂꯛꯄ ꯀꯥꯟꯗ ꯀꯩ ꯍꯥꯏꯅꯤ ꯃꯔꯨꯞ ꯃꯄꯥꯡ ꯑꯗꯩꯒꯤ ꯏꯃꯨꯡ ꯃꯅꯨꯡꯒꯤ ꯃꯤꯒ ꯃꯤꯒꯤ ꯃꯃꯤꯡꯒ ꯄꯜꯂꯒ ꯄꯨꯟꯅ ꯃꯣꯏꯒ ꯇꯃꯤꯟꯅꯖꯥꯅꯤꯡꯏꯒ ꯇꯃꯤꯟꯅꯖꯒꯦ ꯀꯥꯏꯅꯒ ꯍꯥꯏꯕꯗꯣ ꯌꯥꯝꯅ ꯅꯨꯡꯁꯤꯕ ꯐꯥꯎꯕꯗꯣ ꯄ꯭ꯔꯣꯒ꯭ꯔꯥꯝꯗꯣ ꯇꯥꯕ ꯀꯥꯟꯗ ꯑꯗꯨꯃꯥꯏꯅ ꯇꯧꯔꯒ ꯇꯥꯕ ꯌꯥꯝ ꯅꯨꯡꯉꯥꯏ ꯑꯗꯣ ꯀꯩꯒꯨꯝꯕꯀꯟꯗꯁꯨ ꯇꯥꯕ ꯀꯥꯟꯗ ꯑꯩ ꯏꯁꯥꯁꯦ ꯑꯗꯨꯝ ꯈꯟꯖꯅꯤꯡꯕꯒ ꯌꯥꯎꯏ ꯏꯁꯩ ꯈꯟꯖꯅꯤꯡꯕ ꯑꯗꯣ ꯈꯟꯕꯨꯗꯤ ꯈꯟꯖꯗ꯭ꯔꯤ ꯈꯟꯖꯒꯦ ꯍꯥꯏꯅꯗꯤ ꯈꯜꯂꯤ